ꯑꯗꯨꯅ ꯑꯁꯤꯗ ꯑꯩꯈꯣꯏꯗ ꯃꯅꯥ ꯃꯁꯤꯡꯒꯤꯗꯃꯛꯇꯗꯤ ꯑꯩꯈꯣꯏ ꯃꯔꯥꯡ ꯀꯥꯏꯅ ꯑꯇꯦꯛ ꯑꯅꯧ ꯐꯪꯉꯤ ꯅꯨꯃꯤꯠ ꯈꯨꯗꯤꯡꯒꯤ ꯑꯩꯈꯣꯏꯅ ꯂꯩꯅꯤꯡꯕ ꯃꯇꯝꯗ ꯑꯗꯨꯝ ꯂꯩꯕ ꯐꯪꯉꯤ ꯑꯗꯨ ꯈꯨꯗꯣꯡꯆꯥꯗꯕ ꯍꯥꯏꯔꯒꯅ ꯃꯅꯥ ꯃꯁꯤꯡꯁꯤꯡꯗꯣ ꯀꯥꯂꯦꯟꯒꯨꯝꯕ ꯁꯥꯔꯛꯄ ꯃꯇꯝꯗꯗꯤ ꯄꯠꯊ ꯄꯨꯝꯊꯕ ꯍꯦꯛ ꯊꯦꯡꯅꯕ ꯌꯥꯎꯋꯤ ꯑꯗꯨꯝ